ꯄꯤꯖꯥꯒꯤ ꯄꯦꯃꯦꯟ ꯑꯩꯅ ꯅꯈꯣꯏꯒꯤ ꯋꯦꯞꯁꯥꯏꯠꯀꯤ ꯀ꯭ꯌꯨ ꯑꯥꯔ ꯀꯣꯠꯇ ꯀꯥꯞꯈ꯭ꯔꯦ ꯕꯦꯡꯛꯇꯒꯤꯗꯤ ꯗꯦꯕꯤꯠ ꯇꯧꯈ꯭ꯔꯦ ꯍꯥꯏ ꯑꯗꯨꯕꯨ ꯅꯈꯣꯏꯒꯤ ꯑꯦꯀꯥꯎꯟꯗ ꯄꯩꯁꯥ ꯆꯪꯉꯛꯇꯦ ꯍꯥꯏ ꯕꯦꯡꯛꯇꯗꯤ ꯑꯩꯅ ꯍꯪꯕꯗ ꯄꯩꯁꯥ ꯆꯪꯈ꯭ꯔꯦ ꯍꯥꯏ ꯅꯈꯣꯏꯒꯤ ꯕꯦꯡꯛ ꯑꯦꯀꯥꯎꯟ ꯁꯥꯔꯚꯔ ꯕꯤꯖꯤ ꯑꯣꯏꯕ ꯑꯣꯏꯔꯝꯒꯗꯕ ꯃꯥꯜꯂꯤ ꯑꯃꯨꯛꯇꯪ ꯐꯖꯅ ꯆꯪꯂꯒ ꯆꯦꯛ ꯇꯧꯕꯤꯌꯨ ꯊꯦꯡꯛ ꯌꯨ